ꯑꯩꯅ ꯂꯤꯂꯤ ꯀꯦꯞꯇ ꯁꯤꯡꯖꯃꯩꯗꯒꯤ ꯖꯦꯜꯚꯥꯡꯐꯥꯎꯕ ꯆꯠꯅꯕ ꯄꯨꯡ ꯃꯥꯄꯟꯗ ꯒꯥꯔꯤ ꯊꯥꯕꯤꯔꯛꯎ ꯍꯥꯏꯅ ꯍꯥꯏꯔꯝꯕꯅꯤ ꯑꯗꯨꯕꯨ ꯒꯥꯔꯤꯗꯨ ꯂꯥꯛꯇ꯭ꯔꯦ ꯗꯥꯏꯕꯔꯗ ꯐꯣꯟ ꯇꯧꯕꯗꯁꯨ ꯗ꯭ꯔꯥꯏꯕꯔꯗꯣ ꯐꯣꯟ ꯄꯥꯏꯔꯛꯇ꯭ꯔꯦ ꯃꯔꯝ ꯑꯗꯨꯅ ꯂꯤꯂꯤ ꯀꯦꯞꯅ ꯒꯥꯔꯤꯗꯨꯒꯤ ꯃꯄꯨꯗ ꯐꯣꯟ ꯇꯧꯕꯤꯔꯒ ꯑꯀꯨꯞꯄ ꯃꯔꯣꯟ ꯈꯪꯍꯟꯕꯤꯔꯛꯎ